ꯑꯥ ꯍꯂꯣ ꯍꯥꯏꯕꯤꯌꯨ

ꯂꯤꯇꯒꯤꯗꯤ ꯍꯥꯞ ꯂꯤꯇꯔꯗꯒꯤ ꯍꯧꯔꯦ ꯍꯥꯏ ꯇꯥꯔꯦ ꯑꯗꯨ ꯌꯥꯝ ꯀꯟꯅ ꯆꯥꯎꯕ ꯑꯗꯨꯝ ꯀꯦ ꯖꯤ ꯑꯅꯤ ꯑꯍꯨꯝ ꯑꯗꯨꯃꯥꯏꯅ ꯂꯩꯕ ꯑꯣꯏꯌꯦ ꯑꯗꯣ ꯑꯗꯨꯗꯒꯤ ꯌꯥꯝ ꯆꯥꯎꯕꯗꯤ ꯀꯩꯗꯧꯗꯦ ꯑꯗꯨ ꯌꯥꯝꯅ ꯐꯕꯗꯤ ꯀꯌꯥꯝ ꯆꯥꯎꯕ ꯂꯧꯕꯤꯅꯤꯡꯏꯅꯣ ꯂꯧꯕꯅꯤꯡꯏꯁꯦ ꯂꯤꯇꯔ ꯀꯌꯥꯒꯤ ꯑꯣꯏꯗꯣꯏꯅꯣ

ꯀ꯭ꯋꯥꯂꯤꯇꯤ ꯀ꯭ꯋꯥꯟꯇꯤꯇꯤꯁꯤ ꯑꯩꯈꯣꯏ ꯃꯦꯟꯇꯦꯟ ꯇꯧꯔꯒ ꯄꯤꯅꯤꯡꯕ ꯍꯥꯏꯇꯥꯔꯦ ꯑꯩꯈꯣꯏ ꯐꯤꯗꯝꯅꯐꯝ ꯑꯣꯏꯍꯟꯅꯤꯡꯕ ꯍꯥꯏꯇꯥꯔꯦ ꯑꯩꯈꯣꯏꯒꯤ ꯃꯅꯤꯄꯨꯔꯒꯤ ꯑꯣꯏꯅ ꯑꯗꯨꯝ ꯑꯩꯈꯣꯏꯒꯤ ꯄꯣꯠꯁꯤ ꯃꯤꯅ ꯍꯦꯛ ꯌꯦꯡꯕꯗ ꯃꯈꯥ ꯇꯥꯅꯁꯨ ꯑꯗꯨꯝ ꯁꯤꯖꯤꯟꯅꯕꯗ ꯑꯗꯨꯝ ꯐꯩ ꯍꯥꯏꯕ ꯄꯣꯠꯇꯨ ꯑꯗꯨꯃꯥꯏꯅ ꯑꯣꯏꯍꯟꯅꯤꯡꯕ ꯍꯥꯏ ꯇꯥꯔꯦ ꯑꯗꯨ ꯀꯩ ꯅꯨꯃꯤꯠꯀꯨꯝꯕ ꯂꯥꯛꯀꯦ ꯈꯜꯂꯤ ꯑꯃꯥꯏꯅ ꯀꯌꯥꯝ ꯀꯨꯏꯔꯒ ꯂꯥꯛꯀꯦ ꯈꯜꯂꯤꯒꯦ ꯀꯃꯥꯏꯅ ꯇꯧꯔꯤꯒꯦ

ꯑꯗꯨꯝ ꯑꯩꯈꯣꯏꯒꯤꯁꯤ ꯄꯨꯡ ꯇꯔꯦꯠ ꯅꯤꯄꯥꯟꯗꯒꯤ ꯑꯗꯨꯝ ꯔꯟ ꯇꯧꯔꯦ ꯍꯥꯏ ꯇꯥꯔꯦ ꯑꯗꯨ ꯌꯦꯡꯉꯣ ꯅꯈꯣꯏꯒꯤ ꯃꯇꯝ ꯑꯃ ꯌꯦꯡꯉꯒ